ꯍꯜꯂꯣ ꯑꯧ ꯃꯥꯅꯤ ꯑꯣ ꯍꯥꯡꯉꯦ ꯍꯥꯡꯉꯦ ꯑꯩꯈꯣꯏꯗꯤ ꯃꯌꯥꯝꯒꯤ ꯁꯦꯕꯥ ꯇꯧꯕꯅꯤꯅ ꯅꯣꯡꯃꯥꯏꯖꯤꯡꯁꯨ ꯑꯗꯨꯝ ꯍꯥꯡꯉꯦ ꯑꯩꯈꯣꯏꯒꯤꯗꯤ ꯑꯥ ꯍꯤꯗꯥꯛ ꯂꯥꯡꯊꯛ ꯑꯗꯨꯝ ꯁꯨꯅꯕ ꯂꯩꯌꯦ ꯑꯗꯣ ꯑꯩꯈꯣꯏ ꯍꯣꯜꯁꯦꯜꯁꯨ ꯈꯔ ꯑꯗꯨꯝ ꯊꯥꯖꯩꯀꯣ ꯍꯤꯗꯥꯛ ꯂꯥꯡꯊꯛ ꯁꯨꯅ ꯑꯗꯨꯝ ꯊꯝꯃꯦ ꯑꯣ ꯌꯥꯅꯤ ꯌꯥꯅꯤꯌꯦ ꯑꯗꯨꯝ ꯂꯥꯛꯄꯤꯌꯣ ꯍꯤꯗꯥꯡ ꯂꯥꯡꯊꯛ ꯑꯗꯨꯝ ꯑꯩ ꯁꯨꯅ ꯑꯗꯨꯝ ꯊꯝꯖꯩꯌꯦ ꯑꯥ ꯑꯌꯨꯛꯀꯤ ꯑꯩꯈꯣꯏ ꯄꯨꯡ ꯇꯔꯨꯛ ꯃꯈꯥꯏ ꯇꯔꯦꯠ ꯑꯗ꯭ꯋꯥꯏꯗ ꯑꯗꯨꯝ ꯍꯥꯡꯉꯒ ꯅꯨꯡꯗꯥꯡꯒꯤ ꯄꯨꯡ ꯅꯤꯄꯥꯟ ꯃꯈꯥꯏ ꯅꯤꯄꯥꯟ ꯁ꯭ꯋꯥꯏꯗ ꯑꯗꯨꯝ ꯂꯣꯜꯂꯤ ꯑꯥ ꯍꯣꯏ ꯍꯣꯏ ꯍꯣꯏ ꯍꯣꯏ ꯍꯣꯏ ꯍꯣꯏ ꯑꯦ ꯌꯥꯅꯤ ꯌꯥꯅꯤ ꯑꯥꯎ ꯍꯣꯏ ꯍꯣꯏ